ꯎꯝ ꯀꯅꯥ ꯎꯝ ꯀꯔꯤ ꯂꯩꯔꯦ ꯍꯥꯏꯕꯤꯌꯨ ꯀꯅꯥ ꯃꯥꯅꯤ ꯃꯥꯅꯤ

ꯃꯌꯥꯝ ꯑꯃ ꯆꯪꯍꯜꯂꯁꯨ ꯑꯗꯨꯝ ꯆꯪꯏ ꯑꯗꯨꯗꯒꯤ ꯇꯥꯏꯃꯤꯡꯗꯤ ꯌꯥꯝꯅ ꯂꯧꯗꯕ ꯑꯗꯨꯒ ꯀꯩ ꯍꯥꯏ ꯇꯥꯔꯦ ꯏꯚꯦꯟꯁꯤꯗ ꯌꯥꯝꯅ ꯏꯟꯇꯔꯦꯁ ꯑꯣꯏꯕꯗꯒꯤ ꯑꯩꯈꯣꯏꯒꯤ ꯍꯥꯟꯅꯒꯤ ꯑꯍꯜꯂꯃꯟꯁꯤꯡꯅꯀꯣ ꯄꯥꯡꯊꯣꯛꯄ ꯃꯇꯝꯗ ꯑꯗꯨꯝ ꯍꯥꯏꯗꯤ ꯃꯇꯝ ꯈꯤꯇꯪ ꯂꯧꯔꯒ ꯄꯥꯡꯊꯣꯛꯄ ꯍꯥꯏꯅ ꯑꯗꯨꯃꯥꯏꯅ ꯊꯝꯃꯤ ꯑꯗꯣ ꯁꯣꯝꯅ ꯆꯨꯔꯥꯟꯆꯥꯟꯄꯨꯔꯁꯤꯗ ꯚꯦꯀꯦꯁꯟ ꯂꯥꯛꯄꯤꯔꯤꯁꯤ ꯅꯨꯃꯤꯠ ꯀꯌꯥꯅꯤꯃꯨꯛꯀꯤꯅꯣ ꯌꯥꯅꯤ ꯌꯥꯅꯤ

ꯏꯝꯐꯥꯜꯗꯅꯦꯕ ꯑꯣ ꯆꯨꯔꯥꯆꯥꯟꯄꯨꯔꯗ ꯍꯥꯏꯊꯔꯛꯇꯣꯏꯕ

ꯍꯣꯍꯣꯏ ꯐꯔꯦ ꯑꯗꯨꯗꯤ ꯅꯪ ꯌꯧꯔꯛꯄꯒ ꯆꯨꯔꯥꯆꯥꯟꯄꯨꯔ ꯌꯧꯔꯛꯄꯒꯅꯦ ꯑꯗꯨꯝ ꯀꯣꯜ ꯇꯧꯁꯤꯟꯕꯤꯔꯛꯑꯣ ꯑꯗꯨꯒ ꯑꯗꯨꯃꯥꯏꯅ ꯏꯚꯦꯟꯗꯨ ꯑꯦꯟꯖꯣꯏ ꯇꯧꯔꯁꯤ ꯎꯝ